ꯐꯦꯕꯋꯥꯔꯤ ꯐꯤꯞꯇꯤꯟ ꯇꯨ ꯊꯥꯎꯖꯟ ꯇ꯭ꯋꯦꯟꯇꯤꯒ ꯊ꯭ꯔꯤ ꯃꯦ ꯊ꯭ꯔꯤ ꯇꯨ ꯊꯥꯎꯖꯟ ꯇ꯭ꯋꯦꯟꯇꯤ ꯊ꯭ꯔꯤ ꯑꯥꯒꯁ ꯁꯕꯦꯟꯇꯤꯟ ꯇꯨ ꯊꯥꯎꯖꯟ ꯇ꯭ꯋꯦꯟꯇꯤ ꯊ꯭ꯔꯤ ꯗꯤꯁꯦꯝꯕꯔ ꯇꯨꯌꯦꯜꯕ ꯇꯨ ꯊꯥꯎꯖꯟ ꯇ꯭ꯋꯦꯟꯇꯤ ꯊ꯭ꯔꯤ ꯖꯅꯋꯥꯔꯤ ꯅꯥꯏꯟꯇꯤꯟ ꯇꯨ ꯊꯥꯎꯖꯟ ꯇ꯭ꯋꯦꯟꯇꯤ ꯐꯣꯔ